ꯍꯜꯂꯣ

ꯑꯥ ꯁꯤꯁꯦ ꯁ꯭ꯀꯤꯟ ꯀꯤꯌꯔ ꯄ꯭ꯔꯗꯛ ꯌꯣꯟꯕ ꯗꯨꯀꯥꯟꯗꯨ ꯑꯣꯏꯕꯤꯔꯕ ꯎꯝ ꯑꯣ ꯑꯩꯁꯦ ꯅꯨꯡꯁꯥ ꯍꯧꯖꯤꯛ ꯀꯥꯂꯦꯟ ꯃꯇꯝ ꯑꯣꯏꯕꯅꯤꯅ ꯑꯩꯈꯣꯏꯒꯤ ꯅꯨꯡꯁꯥꯁꯤꯗ ꯆꯠꯊꯣꯛ ꯆꯠꯁꯤꯟ ꯇꯧꯕꯁꯤꯗ ꯃꯥꯏꯁꯦ ꯈꯔ ꯁꯣꯛꯆꯜꯂꯕ ꯍꯥꯏ ꯇꯥꯔꯦ ꯑꯗꯨꯒꯤ ꯃꯥꯏ ꯁꯤꯖꯟꯅꯕ ꯇꯩꯕ ꯌꯥꯕ ꯀꯩ ꯍꯥꯏ ꯇꯥꯔꯦ

ꯑꯥ ꯑꯗꯨꯒꯅꯦ ꯄꯨꯟꯅ ꯍꯥꯏꯕꯤꯌꯨ ꯑꯥ ꯑꯗꯨꯒꯅꯦ ꯄꯨꯟꯅ ꯇꯥꯕ ꯌꯥꯕ ꯑꯩꯈꯣꯏꯒꯤ ꯃꯥꯏ ꯇꯥꯕ ꯌꯥꯕ ꯀ꯭ꯂꯤꯟꯖꯔ ꯑꯗꯒꯤ ꯇꯣꯅꯔ ꯁꯦꯠ ꯑꯣꯏꯅ ꯄꯥꯝꯕ

ꯑꯥ ꯑꯗꯨ ꯀꯩ ꯀꯩ ꯄ꯭ꯔꯗꯛꯇ ꯑꯣꯏꯅ ꯂꯩꯕꯤꯔꯤꯅꯣ ꯃꯥꯒꯤ ꯑꯥ ꯑꯥ ꯑꯩꯒꯤꯅꯦ ꯁꯨꯝ ꯏꯁꯥꯅ ꯁꯨꯝ ꯁꯤꯖꯟꯅꯖꯕ ꯍꯥꯟꯅꯗꯩ ꯑꯗꯨꯝ ꯁꯤꯖꯟꯅꯕ ꯏꯁꯥꯒ ꯆꯥꯟꯅꯕ ꯀꯣ ꯂꯦꯛꯃꯤꯗꯅꯦ ꯑꯣꯏꯅ ꯌꯦꯡꯖꯒꯦ ꯑꯗꯨꯒ ꯁꯟ ꯁ꯭ꯀꯔꯤꯟ ꯁꯟ ꯁ꯭ꯀꯔꯤꯟꯗꯅ ꯑꯦꯁ ꯄꯤ ꯑꯦꯐ ꯈꯤꯇꯪ ꯐꯤꯐꯇꯤ ꯑꯣꯏꯕꯀꯣ ꯂꯩꯒꯅꯤꯅ ꯑꯦꯁ ꯄꯤ ꯑꯦꯐ ꯐꯤꯐꯇꯤ ꯑꯥ ꯑꯗꯨꯗ ꯑꯣꯏꯅ ꯂꯧꯖꯒꯦ ꯑꯗꯨꯒ ꯀ꯭ꯂꯤꯟꯖꯔ ꯑꯗꯒꯤ ꯇꯣꯅꯔꯗꯅ ꯃꯥꯏꯒ ꯆꯥꯟꯅꯕ ꯑꯗꯨꯝ ꯂꯦꯛꯃꯤꯗ ꯑꯗꯨꯝꯕꯁꯨ ꯑꯗꯨꯝ ꯂꯩꯕꯤꯕ ꯅꯠꯇ꯭ꯔꯥ ꯑꯥ ꯑꯗꯨꯝꯕ ꯁꯦꯠ ꯑꯣꯏꯅꯀꯣ ꯕꯤꯇꯥꯃꯤꯟ ꯁꯤꯒꯤ ꯁꯤꯔꯝ ꯃꯥꯏꯗ ꯇꯩꯕ ꯌꯥꯕ ꯆꯠꯊꯣꯛ ꯆꯠꯁꯤꯟ ꯇꯧꯕꯅꯤꯅ ꯃꯥꯏꯗ ꯍꯧꯖꯤꯛ ꯀꯥꯟ ꯅꯨꯡꯁꯥꯅ ꯈꯤꯇꯪ ꯍꯦꯛꯇ ꯀꯥꯊꯦꯛꯄꯩ ꯁꯔꯨꯛꯅ ꯍꯦꯜꯂꯦꯕ ꯍꯥꯟꯅꯒ ꯃꯥꯟꯅꯗ꯭ꯔꯦꯕ ꯑꯗꯨꯅ ꯑꯥ ꯑꯣ ꯗꯤꯂꯤꯕꯔꯤ ꯁꯥꯔꯕꯤꯁ ꯑꯣꯏꯔꯒꯗꯤꯅꯦ ꯗꯤꯂꯤꯕꯔꯤ ꯇꯧꯕꯤꯔꯛꯄ ꯌꯥꯔꯒꯗꯤ ꯑꯩ ꯑꯦꯗ꯭ꯔꯦꯁ ꯀꯩ ꯀꯩꯁꯨ ꯍꯥꯏꯖꯔꯛꯀꯦꯕꯀꯣ ꯑꯗꯨꯒ ꯄꯣꯠꯇꯣ ꯂꯩꯕꯗ ꯑꯩꯅ ꯂꯦꯛꯃꯤꯒꯤ ꯀꯩꯅꯣꯗ ꯄ꯭ꯔꯗꯛꯇꯃꯇ ꯑꯣꯏꯅ ꯂꯧꯒꯦꯕ ꯂꯧꯕꯩꯗꯤ ꯑꯗꯨꯗ ꯂꯦꯛꯃꯤꯗꯗꯤ ꯀꯌꯥꯃꯨꯛ ꯌꯥꯝꯅ ꯑꯣꯐꯔ ꯂꯩꯒꯦ ꯅꯠꯇ꯭ꯔꯒ ꯃꯥꯒꯤ ꯀꯩꯅꯣ ꯀꯩ ꯍꯥꯏ ꯇꯥꯔꯦ ꯑꯥ ꯄ꯭ꯔꯥꯏꯖꯁꯦ ꯀꯌꯥꯃꯨꯛꯀꯤ ꯆꯥꯡ ꯂꯩꯒꯦꯗꯣ ꯑꯣ ꯀꯝꯕꯣꯗꯣ ꯂꯧꯖꯒꯦꯅꯦ ꯑꯗꯨꯒ ꯀꯝꯕꯣꯗꯣ ꯂꯧꯕꯗ ꯑꯩꯈꯣꯏꯒꯤ ꯑꯣꯐꯔ ꯇꯦꯟ ꯄꯥꯔꯁꯦꯟꯁꯨ ꯄꯤꯕꯤꯔꯅꯤ ꯍꯥꯏꯔꯦ ꯑꯗꯨꯒ ꯑꯩꯈꯣꯏꯒꯤ ꯀꯩ ꯍꯥꯏ ꯇꯥꯔꯦ ꯄꯩꯁꯥꯗꯣ ꯀꯌꯥꯃꯨꯛ ꯌꯥꯝꯅ ꯇꯥꯕꯤꯗꯣꯏꯅꯣꯗꯣ

ꯑꯣ ꯑꯣ ꯑꯗꯨꯗꯤ ꯑꯩ ꯇꯉꯥꯏ ꯐꯗꯅ ꯀꯩꯅꯣꯗꯣ ꯑꯩꯒꯤ ꯂꯧꯖꯔꯒꯦ ꯑꯗꯨꯒ ꯑꯉꯥꯡꯁꯤꯡꯒꯤ ꯑꯣꯏꯕ ꯌꯥꯕꯗꯤ ꯂꯩꯒꯗ꯭ꯔꯥ ꯑꯉꯥꯡꯒꯤ ꯂꯣꯁꯟ ꯑꯗꯒꯤ ꯀꯥꯂꯦꯟꯗꯁꯨ ꯑꯉꯥꯡꯁꯤꯡꯒꯤ ꯁꯤꯔꯝ ꯃꯣꯏꯆꯨꯔꯥꯏꯖꯔ ꯁꯤꯖꯟꯅꯗ ꯌꯥꯗꯦꯗꯅ ꯎꯝ ꯑꯥ

ꯑꯥ ꯑꯣ ꯑꯗꯨꯗꯤ ꯑꯥ ꯑꯉꯥꯡꯒꯤꯒ ꯄꯨꯟꯅ ꯑꯥ ꯄꯨꯟꯅ ꯂꯧꯖꯔꯒꯦ ꯑꯗꯨꯒ ꯑꯉꯥꯡꯗꯨꯒ ꯄꯨꯟꯅ ꯄ꯭ꯔꯥꯏꯖꯁꯨ ꯍꯥꯏꯕꯤꯔꯛꯑꯣ ꯑꯗꯨꯒ ꯑꯣꯐꯔꯅ ꯀꯌꯥꯃꯨꯛ ꯇꯥꯔꯥ ꯀꯌꯥꯃꯨꯛ ꯂꯩꯗꯣꯏꯅꯣꯗꯣ ꯍꯥꯏꯐꯦꯠꯇꯪ ꯍꯥꯏꯕꯤꯔꯛꯑꯒ ꯗꯤꯂꯤꯕꯔꯤ ꯌꯥꯔꯒꯗꯤ ꯗꯤꯂꯤꯕꯔꯤ ꯇꯧꯕꯤꯔꯛꯑꯣ ꯑꯥ ꯀꯝꯕꯣ ꯑꯣꯏꯅ ꯑꯗꯨꯝ ꯂꯧꯖꯒꯦ ꯑꯉꯥꯡꯁꯨ ꯍꯧꯖꯤꯛꯀꯥꯟꯁꯦ ꯅꯨꯡꯁꯥꯗ ꯆꯠꯄꯗ ꯃꯁꯥꯗꯨ ꯀꯥꯊꯦꯛꯄ ꯑꯗꯒꯤ ꯀꯩꯅꯣ ꯇꯧꯕ ꯂꯣꯏ ꯂꯩꯔꯦꯕ

ꯎꯝ

ꯍꯣꯏ ꯌꯥꯏ ꯌꯥꯏ ꯑꯥ ꯑꯥ ꯑꯦꯗ꯭ꯔꯦꯁꯇꯣ ꯊꯥꯖꯔꯛꯑꯒꯦ

ꯑꯥ ꯑꯗꯨꯗꯤ ꯑꯩ ꯑꯥ ꯊꯥꯖꯔꯛꯑꯒꯦ ꯑꯗꯨꯒ ꯀꯩꯅꯣ ꯇꯧꯖꯔꯒꯦ ꯊꯝꯖꯔꯒꯦꯀꯣ ꯍꯧꯖꯤꯛꯀꯤ ꯑꯣꯏꯅꯗꯤ ꯑꯗꯨꯗꯤ ꯑꯥ ꯑꯥ ꯊꯝꯃꯦ